ꯑꯩꯅ ꯑꯣꯟꯂꯥꯏꯟꯗꯒꯤ ꯑꯩꯒꯤ ꯋꯥꯀꯤꯡ ꯆꯠꯄꯗ ꯖꯤꯝ ꯀꯩꯀꯩ ꯆꯠꯄꯗ ꯁꯤꯖꯤꯟꯅꯅꯕꯒꯤ ꯈꯣꯡꯎꯞ ꯑꯃ ꯆꯦꯜꯂꯦ ꯑꯗꯣ ꯈꯣꯡꯎꯞꯁꯦ ꯑꯩꯈꯣꯏꯅ ꯃꯥꯒꯤ ꯃꯥꯒꯤ ꯈꯣꯡꯎꯞꯁꯤꯒꯤ ꯄ꯭ꯔꯥꯏꯁ ꯑꯩꯈꯣꯏꯅ ꯀꯛꯈꯤꯕ ꯄ꯭ꯔꯥꯏꯁꯇꯨꯒ ꯑꯣꯏꯔꯛꯏꯕ ꯈꯣꯡꯎꯞꯁꯤꯒꯤ ꯃꯥꯒꯤ ꯀ꯭ꯋꯥꯂꯤꯇꯤꯁꯤꯒ ꯌꯥꯝꯊꯤꯅ ꯈꯦꯠꯅꯔꯒ ꯂꯥꯛꯑꯦ ꯀ꯭ꯋꯥꯂꯤꯇꯤ ꯌꯥꯝꯅ ꯐꯠꯇꯦ ꯑꯗꯨꯗꯨꯒ ꯍꯧꯖꯤꯛꯀꯤ ꯈꯣꯡꯎꯞꯁꯦ ꯈꯨꯒꯥꯗꯣ ꯌꯥꯝꯅ ꯑꯀꯟꯕ ꯆꯠꯄ ꯃꯇꯝꯗ ꯀꯣꯛꯇ ꯅꯥꯕ ꯃꯈꯜꯒꯤ ꯋꯥꯀꯤꯡ ꯆꯠꯄ ꯃꯇꯝꯗ ꯑꯗꯨꯒꯨꯝꯕ ꯄꯣꯠ ꯑꯣꯏꯔꯦ ꯑꯗꯨꯅ ꯑꯁꯤꯒꯤ ꯄꯣꯠꯁꯦ ꯌꯥꯝꯅ ꯀꯛꯄ ꯑꯃꯨꯛ ꯍꯟꯅ ꯀꯛꯄ ꯌꯥꯗꯕ ꯀꯩꯅꯣ ꯄꯣꯠ ꯑꯣꯏ